ꯑꯥ ꯍꯜꯂꯣ ꯑꯥ ꯑꯁꯤꯁꯦ ꯀꯥꯔꯣꯡ ꯄꯣꯁ ꯑꯣꯐꯤꯁꯀꯤ ꯗꯤꯂꯤꯚꯔꯤ ꯃꯤ ꯑꯣꯏꯕꯤꯕ꯭ꯔꯥ ꯑꯣ ꯑꯣ ꯑꯗꯨ ꯅꯍꯥꯟ ꯑꯩꯅ ꯄꯣꯠ ꯑꯃ ꯑꯣꯗꯔ ꯇꯧꯋꯦꯀꯣ ꯑꯗꯨꯒ ꯑꯗꯨ ꯂꯥꯛꯇ꯭ꯔꯤ ꯂꯥꯛꯇ꯭ꯔꯦ ꯄꯣꯠ ꯑꯗꯨꯀꯣ ꯅꯠꯇ꯭ꯔꯗꯤ ꯗꯦꯠ ꯇ꯭ꯋꯦꯟꯇꯤ ꯐꯣꯔꯗ ꯂꯥꯛꯀꯅꯤꯕ ꯄꯣꯠ ꯑꯗꯨ ꯑꯗꯨ ꯃꯇꯝ ꯆꯞ ꯆꯥꯅ ꯂꯥꯛꯇꯕꯁꯦ ꯀꯔꯤꯒꯤꯔ ꯎꯝ ꯎꯝ ꯑꯠꯆꯥ ꯑꯗꯨ ꯑꯣꯏꯗꯤ ꯑꯗꯨꯃꯥꯏꯅ ꯇꯧꯋꯦ ꯍꯥꯏꯕꯗꯨ ꯏꯟꯐꯣꯔꯃꯦꯁꯟ ꯈꯔ ꯅꯪꯅ ꯑꯩꯕꯨꯁꯨ ꯄꯣꯠ ꯀꯩꯅꯣ ꯃꯦꯁꯦꯖ ꯀꯨꯝꯕꯔ ꯑꯗꯨꯝ ꯄꯥꯎꯒꯨꯝꯕ ꯄꯤꯔꯗꯤ ꯅꯨꯡꯉꯥꯏꯒꯦꯕ ꯄꯣꯠ ꯑꯩꯅ ꯄꯣꯠ ꯊꯥꯕꯗꯨꯀꯣ ꯑꯣꯗꯔ ꯇꯧꯕꯗꯨ ꯍꯧꯖꯤꯛ ꯗꯦꯠ ꯇ꯭ꯋꯦꯟꯇꯤ ꯐꯥꯏꯚꯇ ꯑꯩꯅ ꯄꯥꯝꯕꯀꯣ ꯎꯝ ꯑꯗꯨ ꯄꯣꯠꯇꯨ ꯄꯨꯔꯒ ꯑꯩꯁꯨ ꯃꯄꯥꯜ ꯊꯣꯛꯑꯒꯦ ꯍꯥꯏꯅ ꯇꯧꯕ ꯑꯗꯨ ꯄꯣꯠꯇꯣ ꯑꯩꯅ ꯉꯥꯏꯕ ꯑꯗꯣ ꯃꯇꯝ ꯆꯞ ꯆꯥꯅ ꯂꯥꯛꯇꯕꯗꯨ ꯀꯔꯤꯒꯤꯔ ꯍꯥꯏꯅ ꯀꯣꯜꯁꯨ ꯇꯧꯔꯛꯄꯅꯤꯀꯣ ꯑꯩꯅ ꯑꯥ ꯑꯥ ꯑꯥ ꯑꯣ ꯑꯣ ꯑꯗꯨ ꯑꯣꯏꯔꯗꯤ ꯍꯟꯗꯛꯀꯤꯗꯤ ꯑꯗꯨꯃꯥꯏꯅ ꯇꯧꯕꯤꯒꯅꯨꯋꯣ ꯅꯪꯅ ꯀꯔꯤꯒꯨꯝꯕ ꯀꯔꯤ ꯀꯔꯤ ꯂꯩꯌꯦ ꯍꯥꯏꯔꯗꯤ ꯄꯣꯠ ꯀꯩꯅꯣ ꯃꯤꯁꯦꯖꯀꯨꯝꯕ ꯑꯣꯔ ꯏꯟꯐꯣꯔꯃꯦꯁꯟ ꯄꯤꯔꯗꯤ ꯐꯒꯅꯦꯕ ꯑꯗꯨ ꯁꯨꯃꯥꯏꯅ ꯍꯟꯗꯛꯇꯒꯤꯗꯤ ꯑꯗꯨꯃꯥꯏꯅ ꯇꯧꯕꯤꯒꯅꯨ ꯎꯝ ꯍꯣꯏ ꯍꯣꯏ ꯑꯥ ꯎꯝ ꯑꯗꯨ ꯑꯣꯏꯔꯗꯤ ꯑꯗꯨ ꯑꯣꯏꯔꯗꯤ ꯌꯥꯝ ꯅꯨꯡꯉꯥꯏꯅꯤ ꯅꯣꯏꯅ ꯑꯗꯨꯃꯥꯏꯅ ꯃꯇꯝ ꯆꯞ ꯆꯥꯅ ꯇꯧꯔꯗꯤꯀꯣ ꯑꯩ ꯑꯩꯈꯛꯇ ꯅꯠꯇꯦ ꯃꯤ ꯑꯇꯣꯞꯄꯗꯁꯨꯀꯣ ꯁꯣꯏꯌꯦꯕ ꯑꯗꯨ ꯅꯣꯏꯅ ꯑꯗꯨꯃꯥꯏꯅ ꯇꯧꯔꯗꯤ ꯅꯣꯏꯒꯤ ꯗꯤꯂꯤꯚꯔꯤ ꯀꯩꯅꯣ ꯑꯗꯨꯗꯨ ꯒꯨꯝꯕꯗꯨ ꯐꯒꯅꯤꯕ ꯎꯝ ꯃꯤꯅꯁꯨ ꯇ꯭ꯔꯁ ꯇꯧꯔꯒ ꯑꯗꯨꯝ ꯃꯣꯏꯒꯤ ꯄꯣꯁꯃꯦꯟꯗꯤ ꯑꯗꯨꯃꯥꯏꯅ ꯇꯧꯋꯦ ꯗꯤꯂꯤꯚꯔꯤꯗꯤ ꯑꯗꯨꯃꯥꯏ ꯇꯧꯋꯦ ꯑꯗꯨꯃꯥꯏꯅ ꯐꯩꯌꯦ ꯍꯥꯏꯗꯤ ꯐꯕꯗꯤ ꯃꯤ ꯂꯣꯏꯅꯃꯛꯅ ꯀꯁꯇꯃꯔꯁꯨ ꯂꯩꯅꯦꯕ ꯑꯗꯨ ꯑꯥ ꯑꯥ ꯑꯗꯨꯒꯤꯀꯣ ꯍꯣꯏ ꯑꯗꯨꯃꯥꯏꯅ ꯑꯗꯨꯗꯤ ꯌꯥꯝ ꯅꯨꯡꯉꯥꯏꯔꯦ ꯎꯝ ꯎꯝ ꯎꯝ ꯅꯣꯏꯅ ꯑꯗꯨꯃꯥꯏꯅ ꯐꯖꯅ ꯊꯕꯛ ꯇꯧꯔꯗꯤꯀꯣ ꯇꯧꯕꯤꯔꯗꯤ ꯑꯥ ꯑꯩꯈꯣꯏꯁꯨ ꯌꯥꯝ ꯅꯨꯡꯉꯥꯏꯅꯤ ꯍꯥꯏꯅ ꯀꯣꯜ ꯇꯧꯔꯛꯄꯗꯤ ꯎꯝ ꯎꯝ ꯇꯣ ꯑꯗꯨꯗꯤ ꯊꯝꯃꯒꯦ ꯎꯝ